ꯍꯜꯂꯣ ꯇꯥꯈꯤ ꯎꯝ ꯑꯗꯨ ꯑꯣ ꯃꯥꯟꯅꯦ ꯃꯥꯟꯅꯦ ꯑꯣ ꯍꯣꯏ ꯍꯣꯏ ꯀꯣꯏꯔꯛꯑꯣ ꯍꯧꯖꯤꯛ ꯀꯥꯟ ꯗꯦꯜꯂꯤꯁꯦ ꯋꯦꯗꯔꯒꯨꯝꯕꯁꯨ ꯌꯥꯝ ꯅꯨꯡꯉꯥꯏꯔꯤꯌꯦ ꯁꯥꯁꯨ ꯁꯥꯃꯟꯗꯦ ꯏꯪꯁꯨ ꯏꯪꯃꯟꯗꯦ ꯌꯥꯝ ꯅꯨꯡꯉꯥꯏꯔꯤꯌꯦ ꯎꯝ ꯍꯣꯏ ꯍꯣꯏ ꯂꯥꯛꯑꯣ ꯂꯥꯛꯅꯤꯡꯉꯥꯏ ꯇꯧꯑꯣ ꯍꯣꯏ ꯌꯥꯝ ꯐꯔꯦ ꯅꯪ ꯑꯗꯨꯃꯥꯏꯅ ꯂꯥꯛꯄꯅꯦ ꯍꯥꯏꯔꯗꯤ ꯏꯁꯇ꯭ꯔꯤꯠ ꯁꯣꯞꯄꯤꯡꯒꯨꯝꯕ ꯌꯥꯝ ꯆꯠꯅꯩꯅ ꯑꯗꯨ ꯏꯟꯁꯇꯒ꯭ꯔꯥꯝꯒꯨꯝ ꯏꯟꯁꯇꯒ꯭ꯔꯥꯝꯒꯨꯝꯕꯗꯁꯨ ꯑꯗꯨꯝ ꯎꯔꯝꯒꯅꯤ ꯁꯔꯣꯖꯤꯅꯤꯗꯣ ꯁꯔꯣꯖꯤꯅꯤꯒꯨꯝꯕꯗꯗꯤ ꯌꯥꯝ ꯑꯐꯣꯔꯗꯦꯕꯜ ꯑꯣꯏꯌꯦ ꯍꯥꯏꯕ ꯑꯗꯨ ꯅꯪꯅ ꯑꯗꯨ ꯑꯗꯨꯒꯤꯗꯨ ꯏꯁꯇ꯭ꯔꯤꯠ ꯃꯥꯔꯀꯦꯠ ꯑꯣꯏꯔꯦ ꯅꯪꯟ ꯅꯠꯇ꯭ꯔꯒ ꯈꯔ ꯑꯆꯧꯕꯗ ꯆꯠꯅꯤꯡꯉꯦ ꯍꯥꯏꯗꯤ ꯁꯦꯂꯦꯛ ꯁꯦꯂꯦꯛ ꯁꯤꯇꯤ ꯋꯥꯛ ꯃꯣꯜꯗꯣ ꯑꯗꯨꯗꯁ ꯌꯥꯝ ꯅꯨꯡꯉꯥꯏꯕꯅꯦ ꯍꯥꯏꯕꯗꯤ ꯍꯣꯏ ꯕ꯭ꯔꯥꯟꯗꯒꯤꯁꯨ ꯂꯩꯌꯦ ꯑꯗꯨ ꯑꯣꯏꯔꯁꯨ ꯌꯥꯝ ꯑꯛꯁꯄꯦꯟꯁꯤꯚ ꯑꯣꯏꯃꯟꯕꯁꯨ ꯅꯠꯇꯦ ꯖꯁ ꯑꯐꯣꯔꯗꯦꯕꯜ ꯑꯣꯏꯕꯅꯦ ꯑꯗꯨꯕꯨ ꯁꯔꯣꯖꯤꯅꯤꯗꯗꯤ ꯌꯥꯝ ꯅꯨꯡꯉꯥꯏꯌꯦ ꯑꯐꯣꯔꯗꯦꯕꯜ ꯌꯥꯝ ꯑꯣꯏꯕꯅꯦ ꯎꯝ ꯑꯣ ꯍꯣꯏ ꯍꯣꯏ ꯑꯗꯨ ꯅꯣꯏꯅ ꯅꯊꯟꯗ ꯆꯠꯂꯒꯁꯨ ꯁꯣꯏꯕꯕꯨꯗꯤ ꯁꯣꯏꯔꯣꯏ ꯑꯗꯨ ꯑꯣꯏꯔꯁꯨꯀꯣ ꯅꯨꯡꯉꯥꯏꯕꯕꯨꯗꯤ ꯅꯨꯡꯉꯥꯏꯕꯅꯦ ꯍꯣꯏ ꯍꯣꯏ ꯑꯗꯨꯝ ꯄꯨꯕꯤꯒꯦ ꯀꯥꯏꯗꯦꯗ ꯄꯨꯕꯤꯒꯦ ꯎꯝ ꯍꯣꯏ ꯍꯣꯏ ꯄꯨꯕꯤꯒꯦ ꯗ꯭ꯔꯦꯁ ꯗ꯭ꯔꯦꯁꯕꯨꯗꯤ ꯌꯥꯝ ꯇ꯭ꯔꯦꯟꯗꯤ ꯑꯣꯏꯕꯅꯦ ꯑꯗꯨꯗꯁꯨ ꯍꯥꯏꯕꯗꯤ ꯂꯦꯇꯦꯁ ꯂꯦꯇꯦꯁꯇꯨ ꯊꯨ ꯊꯨꯅ ꯀꯣꯄꯤ ꯇꯧꯔꯒꯀꯣ ꯇꯧꯕꯅꯤꯅ ꯀꯣꯄꯤ ꯇꯧꯕꯁꯨ ꯀꯌꯥꯃꯨꯛ ꯊꯨꯕ꯭ꯔꯥ ꯈꯪꯗꯦ ꯊꯨ ꯊꯨꯅ ꯀꯣꯄꯤ ꯇꯧꯕꯅꯤꯅ ꯑꯗꯨꯝ ꯂꯦꯇꯦꯁ ꯂꯦꯇꯦꯁ ꯌꯥꯝ ꯐꯪꯒꯅꯤ ꯍꯣꯏ ꯄꯩꯁꯥ ꯈꯔ ꯌꯥꯝ ꯄꯨꯔꯒ ꯂꯥꯛꯑꯣ ꯑꯃꯔꯛ ꯆꯠꯈ꯭ꯔꯗꯤ ꯑꯃꯁꯨ ꯂꯧꯅꯤꯡꯕ ꯑꯃꯁꯨ ꯂꯧꯅꯤꯡꯕ ꯅꯪꯒꯤ ꯐꯦꯃꯤꯂꯤꯒꯤꯁꯨ ꯂꯧꯕꯤꯅꯤꯡꯕ ꯅꯪꯒꯤ ꯏꯃꯨꯡꯈꯣꯏꯒꯤ ꯂꯧꯕꯤꯅꯤꯡꯕ ꯑꯗꯨꯝ ꯇꯧꯔꯒꯀꯣ ꯇꯧꯗꯣꯏꯅꯦ ꯑꯗꯨꯅ ꯑꯗꯨ ꯄꯩꯁꯥ ꯈꯔ ꯌꯥꯝ ꯄꯨꯕ ꯅꯪ ꯑꯗꯨꯝ ꯂꯤꯁꯤꯡ ꯇꯔꯥꯒꯨꯝꯕ ꯄꯨꯈ꯭ꯔꯗꯤ ꯏꯃꯨꯡꯈꯣꯏꯒꯤ ꯂꯣꯏꯅ ꯂꯩꯕ ꯉꯝꯃꯅꯤꯗ ꯍꯣꯏ ꯂꯥꯛꯄꯨ ꯂꯥꯛꯈ꯭ꯔꯗ ꯑꯗꯨꯃꯥꯏꯅ ꯇꯧꯕꯅꯦ ꯑꯩꯈꯣꯏ ꯅꯨꯄꯤꯁꯤꯡꯗꯤꯀꯣ ꯑꯗꯨꯕꯨ ꯌꯥꯝ ꯅꯨꯡꯉꯥꯏꯕꯅꯦ ꯎꯝ ꯑꯩꯉꯣꯟꯗꯗꯤ ꯇꯥꯔꯦ